ꯌꯣꯒꯥ ꯍꯥꯏꯕꯁꯤ ꯑꯦꯛꯁꯔꯁꯥꯏꯖꯅꯦ ꯑꯗꯣ ꯑꯦꯛꯁꯔꯁꯥꯏꯖꯇ ꯅꯠꯇꯅ ꯑꯩꯈꯣꯏꯗ ꯃꯦꯟꯇꯦꯜ ꯄꯤꯁ ꯑꯃꯁꯨ ꯄꯤ ꯌꯥꯝꯅ ꯅꯨꯡꯉꯥꯏꯕ ꯑꯩꯈꯣꯏꯒꯤ ꯀꯩꯅꯣ ꯑꯩꯈꯣꯏ ꯇꯦꯟꯁꯟꯒꯨꯝꯕ ꯂꯩꯕꯀꯥꯟꯗ ꯌꯣꯒꯥꯅ ꯑꯐꯕ ꯄꯤꯕꯤꯕꯗꯣ ꯑꯣꯏ